ꯂꯩꯇꯕ ꯑꯩꯈꯣꯏꯒꯤ ꯏꯃꯨꯡꯗꯗꯤ ꯁꯟ ꯑꯁꯤꯅ ꯑꯩꯈꯣꯏꯒꯤ ꯏꯃꯨꯡꯒꯤ ꯑꯗꯨꯛꯀꯤ ꯃꯇꯤꯛ ꯃꯇꯦꯡ ꯄꯥꯡꯕꯤꯔꯤ ꯍꯧꯖꯤꯛꯀꯤ ꯃꯇꯝꯗ ꯐꯣꯔꯁꯟꯅ ꯏꯪꯈꯣꯜ ꯂꯧ ꯈꯣꯏꯔꯤꯕ ꯑꯁꯤ ꯂꯩꯇꯕ ꯑꯩꯈꯣꯏꯗꯗꯤ ꯑꯩꯈꯣꯏꯅ ꯂꯣꯏꯖꯔꯤꯕ ꯁꯟ ꯑꯁꯤꯅ ꯑꯣꯏꯅ ꯁꯝꯕꯣꯠ ꯈꯣꯏꯔꯒ ꯂꯧꯎ ꯁꯤꯡꯎ ꯇꯧꯖꯩ ꯏꯁꯥꯒꯤ ꯁꯟ ꯑꯁꯤꯅ

ꯄꯩꯁꯥꯁꯨ ꯇꯤꯡꯗ꯭ꯔꯦ ꯏꯆꯥ ꯏꯁꯨꯗ ꯂꯦꯝꯂꯛꯏꯕ ꯄꯩꯁꯥ ꯑꯗꯨꯅ ꯏꯆꯥꯒꯤ ꯏꯃꯨꯡ ꯃꯅꯨꯡꯒꯤ ꯈꯣꯔꯁꯥ ꯑꯣꯏꯔꯦ ꯏꯃꯨꯡ ꯃꯅꯨꯡꯗ ꯅꯨꯡꯉꯥꯏꯅ ꯄꯥꯜꯂꯦ ꯄꯩꯁꯥ ꯊꯣꯛꯂꯕꯅꯤꯅ ꯄꯩꯁꯥ ꯃꯌꯥꯝ ꯑꯃ ꯁꯦꯚ ꯑꯣꯏꯔꯦ